ꯉꯁꯤ ꯚꯥꯔꯠꯅ ꯃꯥꯏꯌꯣꯛꯅꯔꯤꯕ ꯑꯀꯣꯏꯕꯒꯤ ꯐꯤꯕꯝꯒꯤ ꯈ꯭ꯋꯥꯏꯗꯒꯤ ꯆꯥꯎꯕ ꯈꯨꯗꯣꯡ ꯆꯥꯗꯕꯁꯤꯡ ꯑꯗꯨꯗꯤ ꯇꯨꯔꯦꯜꯁꯤꯡꯗ ꯂꯩꯔꯤꯕ ꯇꯨꯔꯦꯜꯁꯤꯡꯁꯤꯁꯨ ꯐꯖꯅ ꯃꯄꯨꯡ ꯐꯥꯅ ꯏꯁꯤꯡ ꯆꯦꯟꯒꯗꯕꯗꯣ ꯑꯃꯣꯠ ꯑꯀꯥꯏ ꯃꯌꯥꯝ ꯑꯃ ꯂꯪꯁꯤꯟꯗꯅ ꯐꯠꯇ ꯍꯥꯎꯊꯤ ꯃꯌꯥꯝꯅ ꯐꯨꯝꯖꯤꯜꯂꯛꯄ ꯑꯗꯒꯤ ꯑꯃꯨꯛꯁꯨ ꯎꯃꯪ ꯋꯥꯃꯪꯁꯤꯡꯁꯦ ꯀꯣꯛꯁꯤꯜꯂꯛꯄ ꯎꯋꯥ ꯌꯥꯟꯊꯠꯄ ꯃꯔꯝ ꯆꯥꯗꯅ ꯑꯁꯨꯝꯕ ꯀꯌꯥꯗꯒꯤ ꯑꯃꯨꯛꯁꯨ ꯆꯤꯡ ꯂꯩꯔꯤꯕ ꯆꯤꯡꯁꯤꯡ ꯁꯤꯁꯨꯅꯦ ꯎ ꯋꯥ ꯌꯥꯟꯊꯠꯇꯅ ꯂꯩꯕꯥꯛ ꯂꯧꯊꯣꯛꯇꯅ ꯁꯨꯃꯥꯏꯅ ꯇꯧꯗꯅ ꯅꯦꯝꯊꯍꯟꯗꯅ ꯅꯨꯡꯁꯤꯠ ꯅꯨꯡꯁꯥꯁꯦ ꯃꯐꯝ ꯃꯔꯥꯡ ꯈꯪꯅ ꯃꯐꯝ ꯆꯥꯅ ꯃꯔꯝ ꯆꯥꯅ ꯁꯤꯠꯄꯗꯣ ꯐꯪꯗꯗꯅ ꯁꯨꯃꯥꯏꯅ ꯇꯧꯗꯅ ꯌꯥꯝꯅ ꯑꯀꯣꯏꯕꯒꯤ ꯐꯤꯕꯝꯁꯤ ꯅꯨꯡꯉꯥꯏꯍꯟꯗꯦ ꯐꯠꯂꯟꯗꯦ ꯑꯗꯒꯤ ꯑꯃꯨꯛꯁꯨ ꯏꯪꯕ ꯃꯇꯝꯗꯁꯨ ꯃꯈꯣꯏꯁꯤꯡꯁꯤꯅ ꯌꯥꯗ꯭ꯔꯕꯅꯤꯅ ꯐꯠꯇ꯭ꯔꯕꯅꯤꯅ ꯏꯪꯕ ꯃꯇꯝꯗꯁꯨ ꯄꯪꯏꯪꯇ ꯏꯪꯉꯦ ꯑꯗꯒꯤ ꯁꯥꯕ ꯃꯇꯝꯗꯁꯨ ꯄꯪꯁꯥꯗ ꯁꯥꯔꯦ ꯃꯔꯝ ꯍꯥꯏꯕꯗꯣ ꯍꯥꯏꯕꯗꯤ ꯑꯀꯣꯏꯕꯒꯤ ꯐꯤꯕꯝꯁꯦ ꯃꯔꯝ ꯆꯥꯕ ꯍꯥꯏꯕꯗꯣ ꯁꯨꯡꯑꯣꯏ ꯑꯣꯏꯗ꯭ꯔꯦ ꯍꯥꯏꯅ ꯍꯥꯏꯅꯤꯡꯉꯤ